ꯑꯌꯥ ꯑꯥꯔꯕꯤ ꯅꯠꯇ꯭ꯔꯣ ꯑꯥ ꯑꯩ ꯎꯝ ꯀꯩꯅꯣꯅꯦ ꯑꯥꯔꯕꯤꯒꯤ ꯐꯦꯟꯅꯦꯕ ꯑꯩ ꯑꯗꯨꯝ ꯑꯥꯔꯕꯤꯒꯤ ꯀꯦꯔꯤꯌꯔ ꯍꯧꯕꯗꯒꯤ ꯑꯗꯨꯝ ꯑꯗꯨꯝ ꯑꯣꯏꯔ ꯂꯥꯛꯆꯕꯅꯦ ꯑꯩꯁꯦ ꯉꯁꯤ ꯊꯦꯡꯅꯕꯗ ꯅꯨꯡꯉꯥꯏꯌꯦ ꯑ ꯑꯪ ꯍꯧꯖꯤꯛ ꯍꯧꯖꯤꯛ ꯑꯥꯔꯕꯤꯁꯦ ꯍꯥꯏꯗꯤ ꯑ ꯅꯍꯥꯟꯕꯨꯗꯤ ꯀꯩꯅꯣ ꯏꯚꯦꯟꯠꯇꯕꯨꯗꯤ ꯎꯌꯦ ꯑꯗ ꯍꯧꯖꯤꯛ ꯍꯧꯖꯤꯛꯁꯦ ꯑꯇꯣꯞꯄ ꯑꯗꯨꯝ ꯑꯇꯣꯞꯄ ꯏꯚꯦꯟ ꯑꯗꯨꯝ ꯌꯥꯎꯅꯕ ꯑꯗꯨꯝ ꯄ꯭ꯔꯦꯛꯇꯤꯁ ꯇꯧꯔꯤꯕꯣ ꯀꯃꯥꯏ ꯇꯧꯔꯤꯒꯦ

ꯑꯣ ꯑꯗ ꯑꯩꯅ ꯌꯥꯝꯅ ꯈꯪꯅꯤꯡ ꯑ ꯑꯩꯅ ꯌꯥꯝꯅ ꯈꯪꯅꯤꯡꯕ ꯑꯃ ꯂꯩꯌꯦꯕꯀꯣ ꯑꯥꯔꯕꯤꯗꯒꯤ ꯅꯣꯡꯃꯗ ꯍꯥꯏꯕꯗꯤ ꯄꯨꯡ ꯀꯌꯥ ꯀꯌꯥꯃꯨꯛꯀ ꯄ꯭ꯔꯦꯛꯇꯤꯁ ꯇꯧꯒꯦ ꯑꯥꯔꯕꯤꯁꯦ ꯎꯝ ꯍꯨꯝ ꯍꯣꯏ ꯑꯗꯣ ꯑꯥꯔꯕꯤꯁꯦ ꯌꯥꯝꯅ ꯑꯗꯨꯝ ꯍꯣꯏ ꯍꯣꯠꯅꯕꯕꯨꯗꯤ ꯀꯜꯂꯝꯅꯤꯀꯣ ꯑꯆꯤꯞꯁꯃꯦꯟ ꯃꯌꯥꯝꯖꯦ ꯑꯗꯣ ꯑꯗꯨꯝ ꯍꯥꯏꯗꯤ ꯈꯨꯠꯀꯨꯝꯕ ꯍꯩꯕꯁꯤꯁꯨ ꯑꯗꯨꯝ ꯎꯔꯒ ꯌꯥꯝꯅ ꯍꯣꯠꯅꯕ ꯀꯜꯂꯝꯗꯧ ꯃꯥꯜꯂꯦ ꯑꯗꯣ ꯅꯍꯥꯡꯒꯣꯏꯁꯨ ꯑꯗꯨꯝ ꯇꯤꯕꯤꯗꯕꯨꯗꯤ ꯎꯏ ꯑꯗꯣ ꯑꯁꯦꯡꯕ ꯎꯔꯀꯥꯟꯗꯁꯨ ꯁꯨꯃꯥꯏꯅ ꯈꯨꯠ ꯍꯩꯕꯒꯨꯝꯕꯁꯦ ꯎꯔꯀꯥꯟꯗ ꯑꯥꯔꯕꯤꯁꯦ ꯎꯔ ꯀꯥꯟꯗ ꯍꯦꯟꯅ ꯏꯟꯁꯄꯥꯏꯌꯔꯒꯨꯝꯕ ꯇꯧꯕ ꯐꯥꯎꯋꯦ ꯑꯩꯁꯦ ꯎꯝ ꯉꯁꯤ ꯑꯥꯔꯕꯤ ꯊꯦꯡꯅꯕꯁꯦ ꯌꯥꯝ ꯅꯨꯡꯉꯥꯏꯖꯔꯦ ꯎꯝ

ꯍꯥ ꯍꯥ ꯑꯪ ꯑꯣ